ꯖꯨꯂꯥꯏ ꯇꯥꯡ ꯇꯔꯥ ꯃꯉꯥ ꯏꯪ ꯂꯤꯁꯤꯡ ꯑꯅꯤꯒ ꯑꯅꯤ ꯖꯅꯋꯥꯔꯤ ꯇꯥꯡ ꯑꯃ ꯏꯪ ꯂꯤꯁꯤꯡ ꯑꯅꯤꯒ ꯃꯔꯤ ꯗꯤꯁꯦꯝꯕꯔ ꯇꯥꯡ ꯀꯨꯟꯊ꯭ꯔꯥ ꯏꯪ ꯂꯤꯁꯤꯡ ꯑꯅꯤꯒ ꯇꯔꯦꯠ ꯃꯥꯔꯁ ꯇꯥꯡ ꯀꯨꯟ ꯃꯉꯥ ꯏꯪ ꯂꯤꯁꯤꯡ ꯑꯅꯤꯒ ꯇꯔꯥ ꯑꯦꯄ꯭ꯔꯤꯜ ꯇꯥꯡ ꯀꯨꯟ ꯏꯪ ꯏꯪ ꯂꯤꯁꯤꯡ ꯑꯅꯤꯒ ꯇꯔꯥ ꯃꯉꯥ